ꯍꯣ ꯑꯩꯅ ꯃꯣꯝꯄꯥꯛ ꯄꯥꯝꯕꯒꯤ ꯃꯔꯝꯗꯤ ꯑꯩꯗꯤ ꯑꯉꯥꯡ ꯑꯣꯏꯔꯤꯉꯥꯏꯗ ꯃꯣꯝꯄꯥꯛꯇ ꯐꯖꯅ ꯇꯨꯝꯕ ꯐꯪꯉꯛꯇꯦ ꯃꯔꯝꯗꯤ ꯏꯃꯨꯡ ꯃꯅꯨꯡꯒꯤ ꯋꯥꯕꯅ ꯃꯔꯝ ꯑꯣꯏꯔꯀꯥꯟꯗ ꯃꯣꯝꯄꯥꯛꯇ ꯐꯖꯅ ꯇꯨꯝꯕ ꯐꯪꯗꯕꯗꯨꯅ ꯃꯔꯝ ꯑꯣꯏꯔꯀꯥꯟꯗ ꯑꯋꯥꯕ ꯃꯌꯥꯝ ꯑꯃ ꯊꯦꯡꯅꯔꯛꯈꯤ ꯑꯗꯨꯅ ꯃꯔꯝ ꯑꯣꯏꯔꯀꯥꯟꯗ ꯍꯧꯖꯤꯛꯇꯤ ꯑꯩ ꯊꯕꯛ ꯃꯆꯥ ꯑꯃ ꯇꯧꯕꯗꯒꯤ ꯃꯣꯝꯄꯥꯛꯇ ꯐꯖꯅ ꯇꯨꯝꯕ ꯐꯪꯉꯦ ꯑꯩꯒꯤ ꯊꯕꯛ ꯇꯧꯕꯗꯨꯅ ꯃꯔꯝ ꯑꯣꯏꯔꯒ ꯄꯩꯁꯥ ꯅꯨꯡꯁꯥ ꯐꯪꯕꯗꯨꯅ ꯃꯔꯝ ꯑꯣꯏꯔꯀꯥꯟꯗ ꯍꯧꯖꯤꯛꯇꯤ ꯃꯣꯝꯄꯥꯛꯁꯦ ꯁꯤꯖꯤꯟꯅꯔꯒ ꯐꯖꯅ ꯇꯨꯝꯕ ꯉꯝꯃꯦ ꯑꯗꯨꯅ ꯅꯨꯡꯉꯥꯏꯕꯁꯨ ꯈꯔ ꯑꯩꯉꯣꯟꯗ ꯐꯪꯉꯦ ꯑꯗꯨꯅ ꯑꯩꯅ ꯍꯧꯖꯤꯛ ꯑꯗꯨꯝ ꯍꯧꯖꯤꯛ ꯍꯧꯖꯤꯛꯇꯤ ꯑꯩꯉꯣꯟꯗ ꯃꯣꯝꯄꯥꯛꯁꯤ ꯁꯤꯖꯤꯟꯅꯕꯒꯤ ꯅꯨꯡꯉꯥꯏꯕ ꯑꯗꯨꯝ ꯐꯖꯅ ꯈꯪꯉꯦ ꯑꯉꯥꯡ ꯑꯣꯏꯔꯤꯉꯥꯏꯗꯗꯤ ꯑꯩꯉꯣꯟꯗ ꯃꯣꯝꯄꯥꯛ ꯌꯥꯎꯗꯕꯅ ꯃꯔꯝ ꯑꯣꯏꯔꯀꯥꯟꯗ ꯇꯨꯝꯕꯗꯁꯨ ꯌꯥꯝ ꯅꯨꯡꯉꯥꯏꯇꯕ ꯃꯌꯥꯝ ꯑꯃ ꯊꯣꯛꯈꯤ